ꯑꯩꯈꯣꯏꯒꯤ ꯇꯨꯔꯤꯖꯝ ꯍꯥꯏꯕꯁꯤ ꯍꯧꯖꯤꯛꯀꯤ ꯑꯣꯏꯅꯗꯤ ꯌꯥꯝꯅ ꯃꯔꯨ ꯑꯣꯏꯕ ꯂꯝ ꯂꯝ ꯈꯨꯗꯤꯡꯃꯛꯇ ꯌꯥꯝꯅ ꯀꯥꯟꯅ ꯁꯦꯝꯒꯠꯅꯔꯛꯂꯤꯕ ꯃꯐꯝ ꯑꯃꯅꯦ ꯊꯑꯣꯏꯅ ꯂꯩꯔꯝꯗꯕ ꯃꯐꯝ ꯃꯛꯇꯁꯨ ꯒꯥꯔꯗꯦꯟ ꯀꯌꯥ ꯑꯩꯈꯣꯏꯒꯤ ꯃꯌꯥꯝꯁꯦ ꯏꯟꯇꯔꯅꯦꯁꯅꯦꯜꯒꯤ ꯑꯣꯏꯅ ꯐꯣꯔꯦꯟꯅꯔ ꯀꯌꯥ ꯚꯤꯖꯤꯠ ꯇꯧꯅꯕ ꯍꯥꯏꯗꯅ ꯊꯑꯣꯏꯃꯛꯀꯤ ꯁꯦꯝꯅꯔꯤꯕ ꯄꯣꯠ ꯑꯃ ꯑꯣꯏꯔꯛꯂꯤꯕꯅꯦꯕ ꯑꯗꯒꯤ ꯑꯩꯈꯣꯏ ꯃꯅꯤꯄꯨꯔꯗꯁꯨ ꯇꯨꯔꯤꯁ ꯏꯁꯄꯣꯠ ꯃꯌꯥꯝꯅ ꯊꯣꯏꯗꯣꯛ ꯍꯦꯟꯗꯣꯛꯅ ꯏꯟꯇꯔꯅꯦꯁꯅꯦꯜꯒꯤ ꯊꯥꯛꯇ ꯈꯪꯅꯔꯕ ꯀꯌꯥ ꯑꯃ ꯂꯩꯔꯦ ꯈꯨꯗꯝ ꯑꯣꯏꯅ ꯍꯥꯏꯔꯕꯗ ꯑꯩꯈꯣꯏꯒꯤ ꯐ꯭ꯂꯣꯠꯇꯤꯡ ꯅꯦꯁꯅꯦꯜ ꯄꯥꯔꯛ ꯄꯤꯛꯊ꯭ꯔꯤꯕꯤꯒꯤ ꯑꯃꯠꯇ ꯉꯥꯏꯔꯕ ꯐ꯭ꯂꯣꯠꯇꯤꯡ ꯅꯦꯁꯅꯦꯜ ꯄꯥꯔꯛ ꯑꯣꯏꯔꯤꯕ ꯑꯩꯈꯣꯏꯒꯤ ꯀꯩꯕꯨꯜ ꯂꯝꯖꯥꯎ ꯅꯦꯁꯅꯦꯜ ꯄꯥꯔꯛ ꯑꯗꯒꯤ ꯂꯣꯛꯇꯥꯛ ꯂꯦꯛ ꯑꯣꯏꯔꯤꯕ ꯑꯁꯤꯒꯨꯝꯂꯕ ꯀꯩꯕꯨꯜ ꯂꯝꯖꯥꯎ ꯅꯦꯁꯅꯦꯜ ꯄꯥꯔꯛꯅ ꯆꯤꯡꯕ ꯑꯁꯤꯗ ꯐꯪꯂꯤꯕ ꯁꯉꯥꯏ ꯑꯁꯤꯒꯨꯝꯂꯕꯁꯤ ꯌꯥꯝꯅ ꯄꯣꯄꯨꯂꯔ ꯑꯣꯏꯔꯤꯕꯅꯤ ꯑꯗꯨꯒ ꯂꯣꯛꯇꯥꯛ ꯂꯦꯛ ꯑꯩꯈꯣꯏ ꯐ꯭ꯔꯦꯁ ꯋꯥꯇꯔ ꯂꯦꯛ ꯑꯣꯏꯔꯤꯕ ꯅꯣꯔꯠ ꯏꯁꯀꯤ ꯑꯣꯏꯅ ꯈ꯭ꯋꯥꯏ ꯆꯥꯎꯕ ꯐ꯭ꯔꯦꯁ ꯋꯥꯇꯔ ꯂꯦꯛꯁꯤꯡꯒꯤ ꯃꯅꯨꯡꯗ ꯆꯜꯂꯤꯕ ꯑꯁꯤꯒꯨꯝꯂꯕ ꯃꯐꯝꯁꯤꯡ ꯁꯤꯕꯨ ꯏꯟꯇꯔꯅꯦꯁꯅꯦꯜꯒꯤ ꯑꯣꯏꯅ ꯈꯪꯅꯔꯕ ꯉꯥꯛꯇꯅꯤ ꯃꯔꯝ ꯑꯗꯨꯅ ꯁꯤꯒꯨꯝꯕꯁꯤꯡꯁꯤꯗ ꯚꯤꯖꯤꯠ ꯇꯧꯍꯟꯅꯤꯡꯉꯦ ꯑꯩꯒꯤ ꯑꯣꯏꯅꯗꯤ ꯂꯝꯀꯣꯏꯕ ꯁꯤꯡꯕꯨ ꯃꯐꯝꯁꯤꯡꯁꯤꯗ ꯚꯤꯖꯤꯠ ꯇꯧꯍꯟꯅꯤꯡꯉꯤ ꯑꯁꯤꯒꯤ ꯃꯔꯝꯗꯤ ꯀꯔꯤꯒꯤꯅꯣ ꯍꯥꯏꯕ ꯃꯇꯝꯗ ꯃꯁꯤꯕꯨ ꯚꯤꯖꯤꯠ ꯇꯧꯍꯜꯂꯒ ꯐꯣꯔꯦꯟꯅꯔꯁꯤꯡꯅ ꯑꯩꯈꯣꯏꯒꯤ ꯃꯅꯤꯄꯨꯔꯤ ꯍꯥꯏꯕ ꯂꯝꯁꯤꯗ ꯂꯥꯛꯄ ꯏꯟꯗꯤꯌꯥ ꯍꯥꯏꯔꯤꯕꯁꯤꯗ ꯂꯥꯛꯄꯒꯤ ꯆꯥꯡꯁꯤ ꯍꯦꯟꯒꯠꯂꯟꯗꯅ ꯑꯩꯈꯣꯏꯒꯤ ꯂꯩꯕꯥꯛꯀꯤ ꯑꯣꯏꯔꯤꯕ ꯏꯀꯅꯃꯤꯁꯤꯗ ꯈꯤꯇꯪ ꯀꯥꯟꯅꯕ ꯐꯪꯍꯟꯒꯅꯤ ꯍꯥꯏꯅꯁꯨ ꯈꯜꯂꯤ ꯃꯌꯥꯝꯒꯤ ꯃꯤ ꯃꯌꯥꯝ ꯑꯃ ꯚꯤꯖꯤꯠ ꯇꯧꯔꯒꯗꯤ ꯃꯔꯝ ꯑꯗꯨꯅ ꯃꯁꯤ ꯍꯥꯏꯔꯤꯕ ꯂꯝꯁꯤꯡꯁꯦ ꯚꯤꯖꯤꯠ ꯇꯧꯍꯟꯅꯤꯡꯉꯦ ꯑꯗꯨꯒ ꯑꯃꯅ ꯁꯤꯗꯒꯤ ꯍꯦꯟꯗꯣꯛꯇꯅ ꯇꯧꯍꯟꯅꯤꯡꯕ ꯃꯐꯝ ꯑꯃꯅ ꯑꯩꯈꯣꯏꯒꯤ ꯀꯪꯂꯥ ꯍꯥꯏꯗꯤ ꯌꯥꯝꯅ ꯂꯤꯕ ꯃꯐꯝ ꯑꯃ ꯑꯣꯏꯔꯤꯕ ꯅꯤꯡꯊꯧꯒꯤ ꯀꯣꯅꯨꯡꯅ ꯂꯩꯔꯝꯕ ꯑꯩꯈꯣꯏꯒꯤ ꯀꯪꯂꯥ ꯍꯥꯏꯔꯤꯕ ꯃꯐꯝ ꯁꯤꯗꯁꯨ ꯚꯤꯖꯤꯠ ꯇꯧꯍꯟꯅꯤꯡꯉꯤ ꯑꯗꯨꯒ ꯁꯤ ꯂꯣꯏꯔꯕ ꯃꯇꯨꯡ ꯑꯇꯩ ꯑꯇꯩ ꯑꯇꯣꯞ ꯑꯇꯣꯞꯄ ꯃꯐꯝ ꯒꯥꯔꯗꯦꯟꯅ ꯆꯤꯡꯕ ꯂꯩꯔꯒ ꯑꯩꯈꯣꯏꯒꯤ ꯂꯥꯏꯐꯝꯁꯤꯡꯗ ꯚꯤꯖꯤꯠ ꯈꯨꯗꯝ ꯑꯣꯏꯅ ꯊꯥꯡꯖꯤꯡ ꯆꯤꯡꯗ ꯅꯣꯡꯃ ꯚꯤꯖꯤꯠ ꯇꯧꯍꯟꯅꯤꯡꯉꯤ ꯑꯁꯤ ꯅꯠꯇꯕ ꯑꯇꯣꯞꯄ ꯇꯝꯒꯤ ꯃꯐꯝꯗ ꯂꯩꯔꯤꯕ ꯑꯩꯈꯣꯏꯒꯤ ꯒꯥꯔꯗꯦꯟꯁꯤꯡ ꯑꯗꯒꯤ ꯂꯩꯃꯔꯥꯝ ꯋꯥꯇꯔ ꯐꯣꯜꯅꯆꯤꯡꯕ ꯃꯤꯂꯤꯅꯤꯌꯝ ꯒꯥꯔꯗꯦꯟ ꯀꯣꯝꯕꯤꯔꯩ ꯒꯥꯔꯗꯦꯟ ꯂꯝꯂꯣꯡ ꯑꯁꯤꯒꯨꯝꯂꯕ ꯃꯌꯥꯝꯁꯤꯡꯁꯤꯗ ꯑꯩ ꯄꯨꯗꯨꯅ ꯚꯤꯖꯤꯠ ꯇꯧꯍꯟꯅꯤꯡꯉꯤ